ꯊꯥꯡ ꯍꯥꯏꯕ ꯄꯣꯠꯁꯦ ꯑꯩꯈꯣꯏ ꯏꯁꯥꯗ ꯌꯥꯝꯅ ꯁꯣꯛꯀꯟꯕ ꯄꯣꯠꯅꯤ ꯑꯗꯩ ꯌꯥꯝ ꯌꯥꯝ ꯊꯧꯕ ꯌꯥꯝ ꯇꯨꯝꯕ ꯃꯆꯤꯟ ꯁꯣꯛꯅꯉꯥꯏ ꯑꯩꯈꯣꯏꯗ ꯁꯣꯛꯅꯉꯥꯏ ꯃꯆꯥꯛ ꯑꯣꯏꯕ ꯀꯩꯅꯣ ꯀꯛꯇꯪ ꯇꯧꯕꯗ ꯀꯛꯇ ꯂꯦꯟꯕꯗ ꯏ ꯊꯣꯛꯄ ꯇꯧꯅꯕꯒꯤ ꯍꯥꯏꯗꯤ ꯊꯥꯡ ꯍꯥꯏꯔꯣ ꯊꯥꯡꯁꯤꯗꯤ ꯑꯩꯈꯣꯏ ꯃꯤ ꯍꯥꯠꯄꯗꯁꯨ ꯌꯥꯝ ꯁꯤꯖꯤꯟꯅꯩ ꯑꯗꯒꯤ ꯅꯍꯥꯜꯋꯥꯏ ꯃꯇꯝꯗ ꯊꯥꯡꯁꯥꯡ ꯊꯥꯡꯁꯥꯡ ꯄꯥꯏꯔꯒ ꯃꯤ ꯍꯥꯏꯅꯕ ꯈꯣꯠꯅꯕ ꯃꯤ ꯍꯥꯠꯇꯠꯅꯕ ꯃꯤ ꯍꯥꯠꯄꯗ ꯁꯤꯖꯤꯟꯅꯕ ꯃꯤ ꯊꯥꯡ ꯊꯤꯜꯂꯒ ꯍꯥꯠꯄ ꯃꯌꯥꯝ ꯑꯃ ꯂꯩꯈ꯭ꯔꯦ ꯃꯥꯏ ꯁꯤꯖꯤꯟꯅꯐꯝ ꯐꯠꯇꯕ ꯌꯥꯝ ꯃꯆꯤꯟ ꯇꯨꯝꯕ ꯄꯣꯠ ꯑꯣꯏꯅ ꯁꯤꯖꯤꯟꯅꯔꯁꯨ ꯌꯥꯏ ꯌꯥꯝ ꯄꯥꯛꯅ ꯑꯗꯩ ꯀꯩ ꯇꯧꯕꯩꯅꯣ ꯃꯥꯁꯤ ꯅꯨꯡꯉꯥꯏꯇꯦ ꯑꯗꯩ ꯊꯥꯡ ꯑꯃ ꯃꯤ ꯑꯃꯅ ꯊꯥꯡ ꯄꯥꯏꯔ ꯂꯥꯛ ꯃꯇꯝꯗ ꯃꯤꯗꯣ ꯑꯀꯤꯕ ꯄꯣꯛꯍꯜꯂꯤ ꯃꯤꯉꯣꯟꯗ ꯃꯦꯟꯇꯦꯜ ꯇꯣꯔꯆꯔ ꯇꯧꯋꯤ ꯑꯗꯨꯃꯥꯏꯅ ꯊꯥꯡ ꯍꯥꯏꯁꯤꯗꯤ ꯌꯥꯝ ꯐꯠꯇꯕ ꯄꯣꯠꯅꯤ ꯑꯩꯈꯣꯏꯅ ꯁꯤꯖꯤꯟꯅꯕꯁꯨ ꯌꯥꯝ ꯀꯟꯅ ꯁꯤꯖꯤꯟꯅꯕ ꯗꯔꯀꯥꯔ ꯑꯣꯏꯕ ꯀꯩꯒꯤꯅꯣ ꯍꯥꯏꯕ ꯃꯇꯝꯗ ꯊꯥꯡ ꯍꯥꯏꯁꯤꯗꯤ ꯏꯕ꯭ꯔꯤ ꯋꯦꯌꯥꯔ ꯃꯥꯗꯤ ꯃꯤ ꯍꯥꯠꯇꯧꯒꯤ ꯃꯤꯗ ꯁꯣꯛꯍꯟꯗꯧꯒꯤ ꯑꯗꯨꯃꯥꯏꯅ ꯇꯧꯔꯒ ꯄꯣꯠ ꯂꯩꯕ ꯄꯣꯠꯅꯦꯕ ꯑꯩꯈꯣꯏꯅ ꯁꯤꯖꯤꯟꯅꯕ ꯃꯇꯝꯗꯁꯨ ꯌꯥꯝ ꯐꯖꯅ ꯁꯤꯖꯤꯟꯅꯒꯗꯕꯅꯤ ꯑꯗꯨꯒ ꯑꯉꯥꯡꯈꯩꯅꯁꯨ ꯑꯉꯥꯡꯗꯩꯁꯨ ꯌꯥꯝ ꯊꯥꯞꯅ ꯊꯝꯒꯗꯕꯅꯤ ꯑꯉꯥꯡꯈꯩꯅ ꯊꯥꯡ ꯄꯥꯏꯕ ꯃꯇꯝꯗꯁꯨ ꯑꯩꯈꯣꯏꯅ ꯆꯦꯛꯁꯤꯟꯅ ꯐꯖꯅ ꯊꯝꯃꯒ ꯄꯥꯏꯍꯟꯒꯗꯕꯅꯤ ꯑꯗꯨꯃꯥꯏꯅ ꯊꯥꯡ ꯍꯥꯏꯁꯦ ꯑꯩꯅ ꯄꯥꯝꯗꯕꯩ ꯃꯔꯝꯁꯤꯅ ꯃꯤꯉꯣꯟꯗ ꯌꯥꯝ ꯁꯣꯛꯍꯟꯕ ꯃꯤꯉꯣꯟꯗ ꯅꯦꯒꯦꯇꯤꯞ ꯏꯝꯄꯦꯛ ꯌꯥꯝ ꯄꯤꯕ ꯃꯤꯒꯤ ꯐꯠꯇꯅꯕꯗ ꯇꯧꯕ ꯊꯕꯛ ꯑꯣꯏꯕꯩꯅꯤ ꯄꯣꯠ ꯑꯣꯏꯕꯩꯅꯤ ꯃꯥꯒꯤ ꯊꯥꯡ ꯑꯁꯦ